ꯁꯥꯟꯅ ꯈꯣꯠꯅꯕꯗ ꯍꯦꯟꯅ ꯄꯨꯛꯅꯤꯡ ꯊꯧꯒꯠ ꯍꯟꯅꯤꯡꯕꯒꯤ ꯑꯗꯨꯒ ꯃꯍꯩ ꯆꯥꯕ ꯌꯥꯕ ꯊꯧꯑꯣꯡ ꯊꯧꯁꯤꯜ ꯂꯧꯍꯟꯅꯤꯡꯕꯒꯤ ꯑꯄꯥꯝꯕ ꯂꯩꯖꯩ ꯑꯗꯨꯒ ꯁꯥꯟꯅ ꯈꯣꯠꯅꯕꯁꯤꯕꯨ ꯌꯣꯛꯈꯠꯕꯒꯤꯗꯃꯛꯇ ꯑꯉꯥꯡ ꯑꯃꯗꯤ ꯅꯍꯥꯁꯤꯡꯗ ꯀꯔꯤ ꯀꯔꯤ ꯃꯁꯥꯟꯅ ꯆꯨꯅꯒꯗꯒꯦ ꯍꯥꯏꯅ ꯈꯪꯗꯣꯛꯄ ꯃꯈꯣꯡ ꯁꯣꯝꯕꯤꯕ ꯏꯟꯐ꯭ꯔꯥ ꯏꯁꯇ꯭ꯔꯛꯆꯔ ꯑꯃꯁꯨꯡ ꯏꯁꯄꯣꯔꯠꯁꯀ ꯃꯔꯤ ꯂꯩꯅꯕ ꯃꯍꯩ ꯃꯁꯤꯡꯁꯤꯡ ꯄꯨꯛꯅꯤꯡ ꯊꯧꯒꯠꯄꯤꯕ ꯄꯥꯝꯖꯩ